ꯑꯩꯈꯣꯏꯒꯤ ꯚꯥꯔꯠꯀꯤ ꯁꯤꯟꯅꯥꯏꯕꯁꯤꯡꯁꯤꯗ ꯑꯩꯈꯣꯏꯅ ꯃꯔꯨ ꯑꯣꯏꯕ ꯊꯧꯗꯥꯡ ꯂꯧꯕ ꯑꯗꯒꯤ ꯑꯩꯈꯣꯏꯅ ꯃꯔꯨ ꯑꯣꯏꯅ ꯃꯣꯏꯁꯤ ꯑꯩꯈꯣꯏꯅ ꯎꯕꯁꯤ ꯚꯥꯔꯠꯇꯗꯤ ꯀꯌꯥ ꯎꯖꯗꯦ ꯀꯔꯤꯒꯤꯅꯣ ꯍꯥꯏꯕꯗꯤ ꯑꯩꯈꯣꯏꯅ ꯑꯩꯈꯣꯏꯒꯤ ꯚꯥꯔꯠꯀꯤ ꯃꯤꯁꯤꯡꯁꯤ ꯑꯥꯔꯇꯤꯁꯁꯤꯡꯁꯤꯗ ꯊꯋꯥꯏ ꯍꯛꯆꯥꯡ ꯄꯨꯛꯅꯤꯡ ꯂꯨꯞꯁꯟꯗꯕ ꯑꯃꯗꯤ ꯃꯣꯏꯗ ꯍꯥꯏꯗꯤ ꯃꯣꯏꯒꯤ ꯒ꯭ꯌꯥꯟꯒꯤ ꯑꯣꯏꯕ ꯋꯥꯈꯜꯂꯣꯟ ꯑꯁꯦ ꯑꯥꯔꯇꯤꯁꯁꯤꯅ ꯀꯌꯥꯝ ꯃꯔꯨ ꯑꯣꯏꯕ ꯊꯧꯗꯥꯡ ꯂꯧꯑꯦ ꯍꯥꯏꯕꯁꯦ ꯃꯣꯏꯗ ꯂꯩꯇꯕ ꯇꯥꯛꯄꯤꯕ ꯑꯃꯁꯨ ꯆꯪꯉꯦ ꯂꯩꯇꯕꯁꯤꯅ ꯃꯣꯏꯅ ꯑꯥꯔꯇꯤꯁꯁꯤꯡꯁꯤ ꯃꯔꯨ ꯑꯣꯏꯕ ꯏꯝꯄꯣꯔꯇꯦꯟꯁ ꯑꯣꯏꯅ ꯂꯧꯗꯕꯅꯤ ꯑꯥꯔꯇꯤꯁꯁꯤꯡꯁꯦ ꯃꯄꯥꯟ ꯂꯝꯗꯗꯤ ꯌꯥꯝꯅ ꯃꯣꯏꯒꯤ ꯃꯣꯏꯒꯤ ꯊꯧꯗꯥꯡꯁꯦ ꯌꯥꯝꯅ ꯆꯥꯎꯏ ꯍꯥꯏꯔꯒ ꯃꯌꯥꯝꯅ ꯈꯜꯂꯤ ꯃꯔꯝꯗꯤ ꯃꯣꯏꯗ ꯃꯣꯏꯒꯤ ꯋꯥꯈꯜꯂꯣꯟꯗ ꯑꯥꯔꯇꯤꯁꯀꯤ ꯃꯔꯨꯑꯣꯏꯕꯗꯣ ꯈꯪꯉꯦꯕ ꯑꯗꯨꯅ ꯃꯣꯏꯅ ꯑꯥꯔꯇꯤꯁꯁꯤꯡꯁꯤ ꯃꯊꯧꯗꯥꯡ ꯌꯥꯝꯅ ꯆꯥꯎꯅ ꯂꯧꯏ ꯑꯗꯨꯕꯨ ꯑꯩꯈꯣꯏꯒꯤ ꯏꯟꯗꯤꯌꯥꯗꯗꯤ ꯑꯩꯈꯣꯏꯒꯤ ꯅꯣꯂꯦꯖꯁꯤ ꯋꯥꯠꯄ ꯍꯥꯏꯒꯗ꯭ꯔꯥ ꯅꯠꯇ꯭ꯔꯒꯅ ꯑꯥꯔꯇꯤꯁꯀꯤ ꯃꯔꯨꯑꯣꯏꯕꯁꯤ ꯑꯈꯣꯏꯅ ꯁ꯭ꯇꯗꯤ ꯇꯧꯗꯕꯒꯤ ꯍꯥꯏꯒꯗ꯭ꯔꯥ ꯃꯈꯣꯏꯁꯤ ꯈꯤꯇꯪ ꯑꯩꯈꯣꯏꯅ ꯊꯥꯛꯁꯤ ꯅꯦꯝꯅ ꯂꯧꯕꯒꯤ ꯃꯑꯣꯡ ꯑꯣꯏꯅ ꯎꯏ ꯑꯗꯨꯕꯨ ꯑꯥꯔꯇꯤꯁ ꯍꯥꯏꯕꯁꯤ ꯃꯣꯏꯅ ꯌꯦꯛꯏꯕ ꯂꯥꯏ ꯃꯣꯏꯅ ꯌꯦꯛꯏꯕꯁꯤ ꯄꯩꯁꯥ ꯃꯌꯥꯝ ꯄꯤꯔꯒ ꯃꯤꯒꯤ ꯑꯥꯎꯠꯁꯥꯏꯠꯇꯗꯤ ꯃꯤꯒꯤ ꯃꯄꯥꯟ ꯂꯝꯗꯗꯤ ꯄꯩꯁꯥ ꯃꯌꯥꯝ ꯄꯤꯔꯒ ꯇꯥꯡꯅ ꯇꯥꯡꯅ ꯌꯣꯟꯕꯒꯤ ꯃꯑꯣꯡꯁꯨ ꯑꯩꯈꯣꯏꯅ ꯁꯤꯒꯨꯝꯕꯁꯤ ꯑꯩꯈꯣꯏꯒꯤ ꯏꯟꯗꯤꯌꯥꯗꯗꯤ ꯃꯤꯅ ꯌꯦꯛꯏꯕ ꯂꯥꯏꯗꯣ ꯃꯣꯏꯅ ꯚꯦꯂꯨ ꯂꯩꯇꯅ ꯈꯟꯕꯒꯤꯔ ꯅꯠꯇ꯭ꯔꯒꯅ ꯀꯔꯤꯒꯤꯅꯣ ꯑꯃ ꯁꯨꯝ ꯏꯎ ꯎꯗꯅ ꯂꯩꯖꯩ ꯃꯔꯝꯗꯤ ꯑꯩꯈꯣꯏꯅ ꯁꯤ ꯅꯣꯂꯦꯖ ꯋꯥꯠꯄꯒꯤꯅꯦ ꯍꯥꯏꯅ ꯈꯟꯖꯩ ꯑꯥꯔꯇꯤꯁꯁꯤꯡꯁꯤꯕꯨ ꯑꯩꯈꯣꯏꯅ ꯌꯥꯝ ꯊꯥꯛ ꯋꯥꯡꯅ ꯊꯥꯡꯒꯠꯄꯤꯒꯗꯕꯅꯤ